ꯍꯜꯂꯣ ꯍꯜꯂꯣ ꯑꯥ ꯇꯥꯏ ꯇꯥꯏ ꯑꯣ ꯎꯝ ꯑꯣ ꯀꯩꯅꯣ ꯑꯩꯈꯣꯏꯗꯨ ꯀꯣꯏꯕ ꯈꯣꯡꯖꯣꯝꯗ ꯀꯣꯏꯕ ꯂꯥꯛꯀꯦ ꯇꯧꯕ ꯑꯗꯨꯒꯤ ꯑꯩꯅ ꯇꯤꯀꯦꯠ ꯀꯛꯀꯦꯗꯅ ꯑꯩꯈꯣꯏ ꯏꯃꯥꯟꯅꯕꯤꯁꯤꯡꯒ ꯀꯣꯏꯕ ꯂꯥꯛꯀꯦ ꯇꯧꯕ ꯑꯩꯈꯣꯏ ꯇꯔꯥꯃꯨꯛ ꯀꯨꯝꯕ ꯁꯨꯕ ꯑꯗꯨ ꯇꯤꯀꯦꯠ ꯃꯃꯟꯅ ꯀꯌꯥꯗꯩ ꯄꯨꯡ ꯀꯌꯥꯗꯒꯤꯒ ꯍꯥꯡꯉꯤꯅꯣ ꯍꯥꯏꯗꯤ ꯇꯥꯏꯃꯤꯡꯗꯣ ꯑꯃꯨꯛꯇꯪ ꯍꯥꯏꯕꯤꯌꯨ ꯑꯣ ꯁꯟꯗꯦ ꯀ꯭ꯂꯣꯖ ꯑꯣꯏꯑꯕ ꯑꯩꯈꯣꯏ ꯃꯤ ꯇꯔꯥ ꯂꯥꯛꯀꯗꯣꯏꯅꯦꯕꯀꯣ ꯑꯗꯣ ꯑꯉꯥꯡ ꯑꯉꯥꯡꯁꯤ ꯑꯩꯈꯣꯏ ꯇꯔꯥꯁꯤꯗ ꯑꯉꯥꯡ ꯑꯅꯤꯒꯨꯝꯕ ꯌꯥꯎꯕ ꯑꯗꯨꯒꯨꯝꯕꯗꯤ ꯗꯤꯁꯀꯥꯎꯟ ꯀꯩꯀꯩꯗꯤ ꯄꯤꯕ ꯌꯥꯗꯕ꯭ꯔꯥ

ꯎꯝ ꯑꯣ ꯍꯣꯏ ꯍꯣꯏ ꯑꯣ ꯍꯣꯏ ꯍꯣꯏ ꯑꯥ ꯑꯗꯩ ꯏꯁꯤꯡ ꯏꯁꯤꯡ ꯀꯩꯀꯥꯗꯤ ꯑꯗꯨꯝ ꯐꯪꯅꯤꯀꯣ ꯑꯩꯈꯣꯏꯅ ꯄꯨꯔꯛꯇ꯭ꯔꯁꯨ ꯑꯗꯨꯝ ꯌꯥꯅꯤꯀꯣ ꯍꯥꯏꯗꯤ ꯊꯛꯅꯕ ꯑꯗꯒꯤ ꯑꯇꯣꯞꯄ ꯁꯤꯖꯤꯟꯅꯅꯕ ꯑꯗꯨꯝ

ꯑꯣ ꯑꯣ ꯑꯗꯨꯗꯤ ꯑꯩꯈꯣꯏ ꯇꯔꯥꯒꯤ ꯑꯩꯈꯣꯏ ꯇꯔꯥꯒꯤ ꯀꯩꯅꯣ ꯇꯤꯀꯦꯠꯇꯣ ꯑꯗꯨꯗꯪ ꯀꯟꯐꯥꯝ ꯇꯧꯕꯤꯔꯣ ꯑꯗꯒꯤ ꯑꯩꯈꯣꯏꯅ ꯍꯥꯏꯗꯤ ꯑꯗꯨꯝ ꯖꯒꯥꯁꯤ ꯍꯥꯏꯗꯤ ꯍꯥꯏꯐꯦꯠꯇꯪ ꯆꯥꯎꯔꯥꯛꯄ ꯑꯃꯇꯪ ꯍꯥꯏꯕꯤꯌꯨꯕ ꯍꯌꯦꯡ ꯍꯥꯏꯗꯤ ꯑꯩꯈꯣꯏꯅ ꯆꯪꯕꯕꯨ ꯑꯣꯏꯔꯣ ꯑꯗꯒꯤ ꯖꯒꯥꯁꯤꯒꯤ ꯑꯩꯈꯣꯏꯒꯤ ꯑꯩꯈꯣꯏꯅ ꯈꯪꯅꯤꯡꯕ ꯍꯥꯏꯇꯥꯔꯦꯀꯣ ꯇꯥꯗꯤ ꯇꯥꯔꯒ ꯑꯩꯈꯣꯏꯅ ꯍꯥꯟꯅ ꯕꯤꯖꯤꯠ ꯇꯧꯗꯕꯅꯤꯅ ꯍꯥꯏꯗꯤ ꯈꯣꯡꯖꯣꯝꯒꯤ ꯑꯗꯨꯝ ꯍꯥꯏꯐꯦꯠ ꯍꯥꯏꯗꯤ ꯍꯤꯁꯇ꯭ꯔꯤꯀꯦꯜ ꯑꯦꯔꯤꯌꯥꯅꯤꯅꯀꯣ ꯍꯥꯏꯐꯦꯠꯇꯪ ꯑꯦꯛꯁꯄ꯭ꯂꯦꯟ ꯇꯧꯕꯤꯌꯨ ꯑꯣ ꯍꯣꯏ ꯌꯥꯝ ꯅꯨꯡꯉꯥꯏꯖꯔꯦ